ꯑ ꯀꯅꯥ ꯇꯨꯔꯤꯁ ꯎꯝ ꯎꯝ ꯂꯝ ꯀꯩ ꯑꯣꯏꯕꯤꯔꯕ ꯑꯩꯁꯦ ꯂꯣꯀꯦꯠ ꯍꯣꯏ ꯂꯣꯀꯦꯜ ꯁ꯭ꯋꯥꯏꯗ ꯂꯩꯖꯕ ꯃꯤꯅꯤ ꯎꯝ ꯎꯝ ꯎꯝ ꯑꯣ ꯑꯣ ꯌꯥꯅꯤ ꯌꯥꯅꯤ ꯁꯣꯝꯁꯦ ꯀꯥꯏꯗꯩ ꯂꯥꯛꯄꯤꯕ ꯑꯣꯏꯗꯣꯏꯅꯣ ꯑꯣ ꯒꯣꯕꯤꯟꯗꯖꯤꯁꯦ ꯁꯨꯝ ꯂꯥꯏ ꯈꯨꯔꯨꯝꯅꯤꯡꯕꯩꯔ ꯅꯠꯇ꯭ꯔꯒ ꯁꯨꯝ ꯌꯦꯡꯅꯤꯡꯕꯒꯤ ꯑꯣꯏꯗꯣꯏꯔꯣ ꯑꯣ ꯍꯣꯏ ꯍꯣꯏ ꯎꯝ ꯎꯝ ꯑꯣ ꯒꯣꯕꯤꯟꯗꯖꯤꯁꯦ ꯍꯣꯏ ꯍꯤꯟꯗꯨꯒꯤ ꯑꯣꯏꯕ ꯂꯥꯏꯅꯤꯅꯀꯣ ꯒꯣꯕꯤꯟꯗꯖꯤꯁꯦ ꯐꯖꯕꯅꯤ ꯌꯦꯡꯕꯗ ꯍꯥꯏꯗꯤ ꯋꯥꯏꯠ ꯉꯥꯛꯇꯅꯒ ꯀꯂꯔ ꯇꯧꯔꯒ ꯃꯐꯝꯗꯣ ꯎ ꯋꯥ ꯌꯥꯝ ꯍꯧꯋꯦꯕ ꯑꯗꯨꯒ ꯌꯦꯡꯕ ꯑꯗꯨꯝ ꯐꯖꯕꯅꯤ ꯑꯗꯣ ꯍꯥꯏꯗꯤ ꯁꯟ ꯍꯤꯟꯗꯨꯒꯤꯅꯤꯅ ꯁꯟꯒꯨꯝꯕ ꯑꯗꯩ ꯑꯗꯨꯝꯕꯁꯨ ꯑꯗꯨꯝ ꯊꯝꯃꯦꯕ ꯂꯥꯏ ꯑꯣꯏꯅ ꯈꯨꯔꯨꯝꯅꯕꯒꯤꯀꯣ ꯍꯣꯏ ꯌꯦꯡꯉꯨꯁꯦ ꯎꯝ ꯎꯝ ꯑꯣ ꯌꯥꯏ ꯌꯥꯏ ꯀꯩꯁꯨ ꯀꯥꯏꯗꯦ ꯑꯗꯨꯝ ꯁꯦꯠꯅꯤꯡꯕ ꯑꯃ ꯁꯦꯠꯄꯤꯌꯨ ꯍꯣꯏ ꯍꯣꯏ ꯎꯝ ꯌꯥꯏꯗ ꯀꯩꯁꯨ ꯀꯥꯏꯗꯦꯗ ꯑꯗꯨꯒꯤꯗꯤ ꯁꯨꯝ ꯁꯦꯠꯅꯤꯡꯕ ꯑꯃ ꯁꯦꯠꯂꯨ ꯍꯥꯏꯗꯤ ꯑꯩꯈꯣꯏ ꯃꯩꯇꯩꯁꯤꯡꯅ ꯍꯥꯏꯗꯤ ꯍꯤꯟꯗꯨ ꯆꯠꯄ ꯃꯩꯇꯩꯁꯤꯡꯁꯦ ꯁꯤꯁꯤꯅ ꯑꯗꯨꯝ ꯃꯣꯏ ꯈꯔ ꯀꯩ ꯍꯥꯏꯅꯤ ꯐꯤꯔꯣꯜ ꯑꯉꯧꯕꯒꯨꯝꯕ ꯁꯦꯠꯂꯒ ꯍꯦꯛ ꯍꯦꯛ ꯆꯠꯅꯩꯌꯦꯕ ꯂꯥꯏꯗ ꯂꯩꯒꯨꯝꯕꯁꯨ ꯀꯠꯅꯩ ꯙꯨꯞ ꯊꯥꯎꯃꯩꯁꯨ ꯊꯥꯅꯩꯕꯀꯣ ꯑꯗꯨ ꯆꯨꯝꯅ ꯁꯨꯝ ꯌꯦꯡꯕ ꯂꯥꯛꯄꯅꯤ ꯀꯩꯁꯨ ꯀꯥꯏꯗꯦꯗ ꯍꯣꯏ ꯀꯩꯁꯨ ꯀꯥꯏꯗꯦꯗ ꯀꯩꯁꯨ ꯀꯥꯏꯗꯦ ꯑꯗꯣ ꯁꯣꯝꯁꯦ ꯀꯩ ꯅꯨꯃꯤꯠꯇ ꯂꯥꯛꯄꯤꯔꯤꯅꯣ ꯅꯨꯃꯤꯠ ꯀꯌꯥꯅꯤ ꯁꯨꯔꯒꯦ ꯁꯤꯒ ꯂꯩꯕꯤꯕ ꯑꯣ ꯑꯣ ꯑꯣ ꯌꯦꯡꯕꯤꯌꯨ ꯌꯥꯝ ꯐꯖꯕꯅꯤ ꯑꯗꯣ ꯆꯥꯛ ꯌꯦꯟꯁꯥꯡꯗꯤ ꯆꯥꯕꯤꯔꯛꯑꯕꯣ ꯀꯃꯥꯏ ꯇꯧꯒꯦ ꯎꯝ ꯑꯣ ꯑꯩꯁꯨ ꯆꯥꯛ ꯆꯥꯖꯔꯦ ꯌꯥꯅꯤ ꯌꯥꯅꯤ ꯑꯗꯨꯗꯤ ꯍꯣꯔꯦꯟꯗꯣ ꯑꯗꯨꯝ ꯄꯥꯎ ꯐꯥꯎꯅꯔꯁꯤꯀꯣ ꯍꯣ ꯑꯗꯨꯗꯤ ꯎꯝ ꯎꯝ ꯊꯝꯃꯦ ꯊꯝꯃꯦ ꯎꯝ ꯎꯝ